ꯍꯜꯂꯣ ꯑꯣ ꯑꯩꯁꯦ ꯍꯟꯗꯛ ꯑꯃꯨꯛꯀ ꯃꯣꯗꯦꯜꯒꯤ ꯐꯣꯇꯣꯁꯨꯠ ꯇꯧꯅꯤꯡꯉꯦꯕ ꯑꯥ ꯑꯗꯨꯗ ꯍꯣꯏ ꯍꯣꯏ ꯅꯍꯥꯟꯒꯤ ꯇꯧꯈꯤꯕꯗꯣ ꯑꯗꯨꯗꯒꯤ ꯍꯦꯟꯅ ꯑꯃꯨꯛꯀ ꯍꯟꯗꯛꯀꯤ ꯇꯧꯅꯤꯡꯕꯁꯦ ꯑꯩꯁꯦ ꯗꯤꯖꯥꯏꯟꯅꯔ ꯑꯃꯒꯤ ꯀꯣꯂꯥꯕꯣꯔꯦꯁꯟ ꯂꯥꯛꯑꯦꯕꯀꯣ ꯑꯗꯨꯁꯦ ꯃꯥꯒꯤ ꯊꯤꯝꯁꯦ ꯃꯥꯒꯤꯁꯦ ꯌꯥꯝꯅ ꯅꯦꯆꯔ ꯋꯦꯗ ꯑꯣꯏꯕ ꯃꯥꯁꯦ ꯌꯥꯝꯅ ꯅꯦꯆꯔꯗꯣ ꯃꯥꯒꯤ ꯗ꯭ꯔꯦꯁꯁꯤꯡꯒꯨꯝꯕꯗ ꯍꯥꯞꯄ ꯍꯥꯏꯇꯥꯔꯦ ꯃꯥꯒꯤ ꯃꯦꯟ ꯊꯤꯝꯗꯣ ꯐ꯭ꯂꯣꯔꯦꯜꯒꯤ ꯇꯥꯏꯞꯇ ꯇꯧꯔꯒ ꯑꯗꯨ ꯑꯩꯒꯤ ꯑꯩꯒꯤ ꯁꯨꯠ ꯇꯧꯅꯤꯡꯕꯁꯦ ꯔꯤꯌꯦꯜꯂꯤꯁꯇꯤꯛ ꯌꯥꯝ ꯑꯣꯏꯍꯟꯅꯤꯡꯕ ꯑꯗꯨ ꯑꯗꯨꯒꯤ ꯐꯣꯇꯣꯁꯨꯠ ꯃꯐꯝꯒꯨꯝꯕꯁꯦ ꯌꯥꯝ ꯅꯦꯆꯔ ꯃꯐꯝꯗꯒꯨꯝꯕ ꯀꯥꯞꯅꯤꯡꯕ ꯍꯥꯏꯕꯗꯤ ꯂꯥꯏꯠ ꯐꯖꯅ ꯂꯩꯕ ꯃꯐꯝꯒꯨꯝꯕꯗ ꯑꯗꯨꯒ ꯒ꯭ꯔꯤꯟ ꯌꯥꯝ ꯑꯣꯏꯕ ꯃꯐꯝꯒꯨꯝꯕꯗ ꯀꯥꯞ ꯑꯗꯨ ꯀꯃꯥꯏꯅ ꯇꯧꯁꯦ ꯍꯥꯏꯕ꯭ꯔꯣ

ꯀꯥꯞꯄꯁꯦ ꯑꯩꯁꯦ ꯅꯦꯛꯁ ꯋꯤꯛꯀꯨꯝꯕ ꯑꯗꯨꯝ ꯌꯥꯒꯅꯤ ꯑꯥ ꯎꯝ ꯍꯣꯏ

ꯅꯦꯛꯁ ꯋꯤꯛꯀꯤ ꯇ꯭ꯌꯨꯁꯗꯦꯒꯨꯝꯕꯁꯦ ꯌꯥꯒꯗꯧ ꯃꯥꯜꯂꯦ ꯎꯝ ꯍꯣꯏ ꯅꯍꯥꯛꯀꯤ ꯍꯣꯏ ꯑꯗꯨꯗꯤ ꯇ꯭ꯌꯨꯁꯗꯦꯗ ꯇꯧꯔꯁꯤꯅꯀꯣ

ꯍꯣꯏ ꯅꯍꯥꯟꯒꯤ ꯃꯐꯝꯗ ꯑꯗꯨꯝ ꯑꯩ ꯉꯥꯏꯔꯝꯃꯒꯦ ꯍꯣꯏ ꯍꯣꯏ ꯑꯗꯨ ꯍꯣꯏ ꯑꯗꯨꯕꯨꯗꯤ ꯑꯁꯣꯝꯒꯤ ꯊꯕꯛꯇꯨ ꯐꯖꯕ ꯇꯥꯔꯒꯗꯤ ꯑꯗꯨꯝ ꯇꯧꯔꯛꯀꯅꯤꯗ

ꯍꯣꯏ ꯑꯁꯣꯝꯅ ꯑꯥ ꯑꯁꯣꯝꯅ ꯂꯥꯏꯠꯇꯤꯡꯒꯨꯝꯕꯁꯨ ꯐꯖꯅ ꯍꯥꯞꯄꯤꯔꯣ ꯎꯝ ꯍꯣꯏ ꯎꯝ ꯍꯣꯏ ꯑꯗꯨꯝꯕ ꯍꯣꯏ ꯑꯗꯨꯝꯕ ꯊꯤꯔꯛꯑꯣ ꯍꯣꯏ ꯍꯣꯏ ꯍꯣꯏ ꯕꯨꯛ ꯇꯧꯕꯤꯔꯣ ꯁꯣꯏꯍꯟꯕꯤꯒꯅꯨꯀꯣ ꯇ꯭ꯌꯨꯁꯗꯦꯅꯤ ꯍꯣꯏ ꯑꯥ ꯑꯥ ꯐꯖꯅꯕ ꯅꯪꯅ ꯇꯧꯔꯣ ꯍꯣꯏ ꯍꯣꯏ ꯎꯝ ꯑꯣꯀꯦ ꯑꯣꯀꯦ ꯕꯥꯏ